ꯑꯩꯅ ꯒ꯭ꯌꯥꯁ ꯏꯁꯇꯣꯞ ꯑꯃ ꯇꯨ ꯊꯥꯎꯖꯟ ꯅꯥꯏꯟꯇꯤꯟꯗ ꯂꯩꯗꯤ ꯂꯩꯕꯅꯦ ꯑꯗꯣ ꯇꯨ ꯊꯥꯎꯖꯟ ꯅꯥꯏꯟꯇꯤꯟꯗꯒꯤ ꯃꯃꯥꯡꯗ ꯂꯩꯕ ꯒ꯭ꯌꯥꯁ ꯏꯁꯇꯣꯞ ꯐꯥꯎ ꯑꯗꯨꯝꯗꯤ ꯌꯥꯔꯤ ꯑꯗꯨꯒ ꯑꯩ ꯍꯧꯖꯤꯛꯀꯤ ꯇꯨ ꯊꯥꯎꯖꯟ ꯅꯥꯏꯟꯇꯤꯟꯗ ꯂꯩꯈꯤꯕ ꯒ꯭ꯌꯥꯁ ꯏꯁꯇꯣꯞꯇꯨꯗꯤ ꯃꯥꯒꯤ ꯂꯩꯕꯝꯗꯣ ꯑꯗꯨꯁꯨ ꯇꯦꯛꯑꯦ ꯒ꯭ꯌꯥꯁꯀꯤ ꯒ꯭ꯌꯥꯁ ꯐ꯭ꯂꯦꯝ ꯐꯖꯅ ꯆꯥꯛꯇ꯭ꯔꯦ ꯑꯗꯨꯃꯥꯏꯅ ꯌꯥꯝ ꯅꯨꯡꯉꯥꯏꯇꯦ